ꯑꯣ ꯁꯤ ꯒ꯭ꯔꯣꯁꯔꯤꯒꯤ ꯗꯨꯀꯥꯟꯂꯥ

ꯅꯣꯏ ꯀꯩꯅꯣꯗꯣ ꯆꯤꯅꯤꯗꯤ ꯀꯦꯖꯤꯗ ꯀꯌꯥꯔꯥ ꯑꯣ ꯑꯗꯨꯒ ꯇꯤꯜꯍꯧꯗꯤ ꯇꯤꯜꯍꯧ ꯀꯨꯟꯊ꯭ꯔꯥ ꯑꯗꯨꯗꯤ ꯃꯃꯟ ꯈꯔ ꯍꯟꯊꯔꯦꯀꯣ ꯎꯝ ꯑꯗꯨ ꯅꯣꯏꯅ ꯀꯔꯤꯅꯣ ꯑꯗꯨꯗꯤ ꯆꯅꯝꯒ ꯀꯔꯤ ꯀꯔꯤ ꯈꯔ ꯃꯃꯟ ꯈꯔ ꯍꯣꯡꯕ ꯑꯗꯨ ꯕꯦꯛ ꯂꯧꯔꯗꯤ ꯀꯌꯥꯃꯨꯛꯂꯥ ꯑꯗꯣ ꯕꯦꯛꯇꯣ ꯀꯦ ꯖꯤ ꯀꯌꯥꯃꯨꯛ ꯇꯥꯕ꯭ꯔꯥ ꯑꯣ ꯕꯦꯛꯇ ꯀꯌꯥ ꯀꯦ ꯖꯤ ꯀꯌꯥ ꯆꯟꯕ꯭ꯔꯥ ꯑꯣ ꯑꯩꯅ ꯇ꯭ꯋꯦꯟꯇꯤ ꯐꯥꯏꯚ ꯀꯦ ꯖꯤꯗꯣ ꯄꯥꯝꯕ ꯑꯗꯨ ꯀꯔꯤ ꯀꯔꯤ ꯅꯣꯏ ꯑꯂꯨꯒꯨꯝꯕ ꯑꯗꯨꯒ ꯍꯋꯥꯏ ꯀꯔꯤ ꯑꯗꯨꯒꯨꯝꯕꯗꯤ ꯑꯗꯨꯝ ꯂꯣꯏꯅ ꯐꯪꯕ꯭ꯔꯥ

ꯎꯝ ꯅꯣꯏ ꯑꯁꯤ ꯗꯨꯀꯥꯟ ꯗꯨꯀꯥꯟ ꯐꯝꯕꯗꯤ ꯀꯌꯥꯃꯨꯛ ꯀꯨꯏꯔꯦ ꯅꯣꯏ ꯒ꯭ꯔꯣꯁꯔꯤꯒꯤ ꯗꯨꯀꯥꯟꯁꯤ ꯎꯝ ꯌꯥꯝ ꯀꯨꯏꯔꯦꯅꯦꯀꯣ ꯑꯗꯨ ꯑꯣꯏꯔꯗꯤ ꯅꯣꯏ ꯗꯨꯀꯥꯟ ꯐꯝꯕꯁꯦ ꯀꯥꯟꯅꯗꯤ ꯀꯥꯟꯅꯕ꯭ꯔꯥ ꯑꯗꯨ ꯅꯪ ꯒ꯭ꯔꯣꯁꯔꯤꯒꯤ ꯗꯨꯀꯥꯟ ꯐꯝꯕꯁꯤ ꯑꯣ ꯐꯔꯦ ꯐꯔꯦ ꯑꯗꯣ ꯑꯩꯅ ꯄꯣꯠ ꯆꯩ ꯄꯣꯠ ꯆꯩꯗꯣ ꯑꯩ ꯈꯔ ꯂꯧꯅꯤꯡꯕꯀꯣ ꯑꯂꯨꯒꯨꯝ ꯑꯗꯨꯒ ꯆꯅꯝ ꯑꯗꯨꯒꯨꯝꯕꯗꯣ ꯈꯔ ꯂꯧꯅꯤꯡꯕ ꯑꯗꯨꯒꯤꯅꯤꯗ ꯑꯣ ꯃꯃꯟ ꯈꯔ ꯌꯦꯡꯊꯣꯛ ꯌꯦꯡꯁꯤꯟ ꯇꯧꯔꯣꯅꯦ ꯎꯝ ꯑꯗꯨ ꯆꯦꯡ ꯆꯦꯡ ꯕꯦꯛꯇꯗꯤ ꯀꯌꯥ ꯄꯤꯕ ꯀꯦ ꯖꯤ ꯌꯥꯡꯈꯩꯒꯤꯗꯨꯀꯣ ꯌꯥꯝꯃꯜꯂꯦ ꯈꯔ ꯇꯥꯎ ꯍꯥꯏꯕ ꯃꯃꯟꯗꯣ ꯈꯔ ꯋꯥꯡꯉꯦ ꯎꯝ ꯑꯩ ꯑꯣ ꯅꯣꯏ ꯆꯦꯡꯗꯨ ꯃꯃꯟ ꯈꯔ ꯍꯥꯏꯒꯠꯂꯦ ꯑꯗꯨ ꯑꯂꯨꯗꯤ ꯀꯌꯥ ꯄꯤꯕ ꯃꯃꯟ ꯑꯂꯨ ꯀꯦ ꯖꯤꯗ ꯇ꯭ꯋꯦꯟꯇꯤ ꯌꯥꯝꯅ ꯂꯧꯕ ꯌꯥꯏꯌꯦꯀꯣ ꯎꯝ ꯐꯔꯦꯅꯦ ꯑꯗꯣ ꯑꯗꯨ ꯅꯣꯏꯗ ꯄꯨꯜꯂꯞ ꯐꯪꯂꯗꯤ ꯑꯗꯨ ꯅꯣꯏꯗ ꯄꯨꯜꯂꯞ ꯂꯧꯕ ꯐꯔꯦ ꯃꯆꯤꯠ ꯃꯆꯤꯠ ꯑꯃꯗ ꯂꯩꯕ ꯁꯔꯨꯛꯄꯨꯗꯤꯀꯣ ꯅꯣꯏꯗꯩ ꯑꯗꯨꯝ ꯄꯨꯜꯂꯞ ꯂꯧꯕꯅ ꯐꯔꯦ ꯑꯗꯨ ꯄꯨꯜꯂꯞ ꯂꯧꯔꯦ ꯍꯣꯏ ꯑꯗꯨ ꯄꯣꯠ ꯌꯥꯝ ꯂꯧꯔꯗꯤ ꯈꯔꯗꯤ ꯌꯦꯡꯕ ꯇꯥꯔꯦꯗꯅ ꯃꯃꯜ ꯀꯣ ꯇꯧꯕꯅꯦꯕꯀꯣ ꯑꯗꯨ ꯉꯥꯏꯍꯥꯛ ꯂꯩꯔꯒ ꯂꯥꯛꯂꯒꯦ ꯑꯗꯨ ꯑꯩ ꯒꯥꯔꯤꯁꯨ ꯀꯣ ꯒꯥꯔꯤꯁꯨ ꯔꯤꯖꯥꯔꯕ ꯑꯣꯏ ꯇꯧꯗ꯭ꯔꯗꯤ ꯑꯥ ꯎꯈ꯭ꯔꯨꯜ ꯇꯥꯟꯅ ꯄꯨꯒꯗꯧꯕꯅꯤꯅ ꯑꯗꯨꯒꯤ ꯃꯃꯟꯗꯨ ꯅꯣꯏꯗ ꯈꯔ ꯇꯥꯏ ꯍꯥꯏꯗꯅ ꯑꯣ ꯑꯣ ꯅꯣꯏ ꯗꯨꯀꯥꯟꯁꯦ ꯄꯨꯡ ꯀꯌꯥꯗ ꯍꯥꯡꯉꯤ ꯑꯗꯨꯒ ꯄꯨꯡ ꯀꯌꯥꯗ ꯂꯣꯟꯂꯤ ꯑꯣ ꯂꯣꯟꯕꯗꯤ ꯇꯔꯦꯠꯇ ꯑꯣ ꯅꯣꯏ ꯅꯣꯏ ꯗꯨꯀꯥꯟ ꯍꯥꯡꯕꯁꯦ ꯄꯨꯡ ꯑꯦ ꯅꯨꯃꯤꯠ ꯁꯟꯗꯦꯒꯨꯝꯕꯗꯤ ꯑꯗꯨꯝ ꯕꯟ ꯇꯧꯕ꯭ꯔꯥ ꯑꯗꯨ ꯑꯗꯨꯝ ꯍꯥꯡꯕ꯭ꯔꯥ ꯑꯣ ꯑꯗꯨꯝ ꯍꯥꯡꯉꯤꯀꯣ ꯑꯣ ꯑꯗꯨ ꯑꯣꯏꯔꯗꯤꯅꯦ ꯑꯇꯩꯗꯤ ꯑꯗꯨꯝ ꯁꯟꯗꯦꯗ ꯑꯣꯏꯔꯁꯨ ꯑꯗꯨꯝ ꯕꯟ ꯇꯧꯕ ꯉꯥꯏꯈꯣ ꯑꯩ ꯋꯥ ꯑꯝꯇ ꯍꯥꯏꯒꯦ ꯑꯩꯈꯣꯏꯅ ꯄꯣꯠ ꯂꯧꯕꯀꯥꯟꯗꯀꯣ ꯔꯤꯁꯤꯞꯀꯨꯝꯕ ꯑꯗꯨꯝ ꯄꯤꯕ꯭ꯔꯥ ꯎꯝ ꯀꯛꯂꯁꯨ ꯌꯥꯏꯀꯣ